ꯁꯥꯟꯇꯤ ꯇ꯭ꯔꯕꯦꯜ ꯑꯦꯖꯦꯟꯁꯤ ꯅꯠꯇ꯭ꯔꯣ ꯑꯩꯒꯤ ꯏꯃꯤꯡ ꯅꯤꯔꯨꯄꯥꯃꯥ ꯀꯧꯏ ꯑꯩ ꯀꯥꯛꯆꯤꯡꯗꯒꯤꯅꯦꯕ ꯅꯣꯡꯃ ꯑꯩꯅ ꯏꯝꯐꯥꯜꯗ ꯑꯩꯒꯤ ꯄ꯭ꯔꯣꯖꯦꯛ ꯋꯥꯛ ꯑꯃ ꯆꯠꯄꯅꯦꯕ ꯄ꯭ꯔꯣꯖꯦꯛ ꯋꯥꯛ ꯆꯠꯄꯁꯤꯗ ꯑꯩ ꯌꯥꯝꯅ ꯊꯦꯡꯗꯣꯛꯈ꯭ꯔꯕ ꯑꯗꯨꯅ ꯂꯥꯏꯟꯗꯁꯨ ꯒꯥꯔꯤꯁꯦ ꯑꯃꯇ ꯐꯪꯗ꯭ꯔꯕ ꯑꯗꯨꯗꯒꯤ ꯑꯩꯅ ꯁꯥꯟꯇꯤ ꯇ꯭ꯔꯥꯕꯦꯜ ꯑꯦꯖꯦꯟꯁꯤꯒꯤꯁꯦ ꯑꯁꯤꯗꯒꯤ ꯇꯦꯛꯁꯤ ꯑꯃ ꯋꯥꯏꯗꯅ ꯆꯠꯄꯅꯦꯕ ꯀꯛꯆꯤꯡ ꯐꯥꯎꯕꯗ ꯗ꯭ꯔꯥꯏꯕꯔꯁꯤꯅ ꯑꯗꯨꯛꯀꯤ ꯃꯇꯤꯛ ꯐꯨꯜ ꯁꯞꯄꯣꯔ꯭ꯠ ꯇꯧꯕꯤꯕ ꯍꯥꯏꯕꯗꯤ ꯊꯦꯡꯅ ꯆꯠꯄ ꯍꯥꯏꯁꯦ ꯅꯨꯄꯤ ꯑꯩꯈꯣꯏꯗꯗꯤ ꯌꯥꯝꯅ ꯁꯦꯞ ꯑꯣꯏꯗꯦꯕ ꯋꯥꯈꯜꯗ ꯑꯀꯤꯕ ꯃꯌꯥꯝ ꯑꯃ ꯐꯥꯎꯏꯕ ꯑꯗꯨꯗꯒꯤ ꯑꯩꯁꯦ ꯈꯟꯖꯥꯅꯔꯒ ꯍꯟꯗꯕꯗꯤ ꯌꯥꯗꯕꯅꯤꯅ ꯑꯩꯅ ꯍꯧꯖꯤꯛꯀꯤ ꯑꯦꯖꯦꯟꯁꯤꯁꯤꯗꯒꯤ ꯑꯗꯣꯝꯒꯤ ꯑꯦꯖꯦꯟꯁꯤꯗꯒꯤ ꯑꯩꯅ ꯇꯦꯛꯁꯤ ꯑꯃ ꯋꯥꯏꯔꯒ ꯆꯠꯆꯕꯗ ꯗ꯭ꯔꯥꯏꯁꯦ ꯑꯗꯨꯛꯀꯤ ꯃꯇꯤꯛ ꯌꯥꯝꯅ ꯐꯔꯝꯃꯦ ꯃꯥꯅ ꯑꯩꯉꯣꯟꯗ ꯁꯞꯄꯣꯔ꯭ꯠ ꯃꯦꯟꯇꯦꯜꯂꯤ ꯁꯞꯄꯣꯔ꯭ꯠ ꯇꯧꯔꯦ ꯑꯩꯅ ꯉꯥꯁꯥꯏ ꯄꯥꯈꯠꯂꯝꯕ ꯈꯨꯗꯤꯡꯃꯛꯇꯣ ꯇꯦꯟꯁꯟꯗꯣ ꯃꯥꯡꯍꯟꯂꯦ ꯌꯥꯝꯅ ꯐꯩ ꯋꯥꯔꯤ ꯋꯥꯇꯥꯏ ꯋꯥꯗꯨꯅ ꯃꯥꯅ ꯑꯩꯒꯤ ꯑꯥ ꯀꯤꯔꯝꯕ ꯅꯨꯄꯤ ꯑꯃ ꯑꯣꯏꯕꯅꯤꯅ ꯅꯨꯄꯤ ꯍꯥꯏꯁꯤꯗꯤ ꯏꯖꯠꯁꯤ ꯌꯥꯝꯅ ꯃꯔꯨ ꯑꯣꯏꯕꯅꯤꯅ ꯌꯨꯝꯗꯗꯤ ꯍꯟꯗꯕꯗꯤ ꯌꯥꯔꯕꯅꯤꯅ ꯃꯥꯅ ꯐꯖꯅ ꯑꯩꯕꯨ ꯒꯥꯏꯗ ꯇꯧꯕꯤꯔꯦ ꯏꯝꯐꯥꯜꯗꯒꯤꯅ ꯀꯛꯆꯤꯡ ꯐꯥꯎꯕꯗ ꯐꯖꯅ ꯃꯥꯅ ꯊꯦꯡꯉꯕ ꯃꯇꯝꯗꯣ ꯑꯗꯨꯗ ꯃꯥꯅ ꯐꯖꯅ ꯊꯤꯟꯕꯤꯗꯨꯅ ꯑꯩꯕꯨ ꯌꯨꯝꯗ ꯁꯦꯞ ꯑꯣꯏꯅ ꯑꯥ ꯊꯤꯟꯕꯤꯔꯦꯕ ꯃꯥꯅ ꯑꯗꯨꯅ ꯑꯩꯅ ꯑꯦꯖꯦꯟꯁꯤꯗ ꯌꯥꯝꯅ ꯊꯥꯒꯠꯆꯔꯤ